ꯁꯤꯁꯦ ꯁꯤꯁꯦ ꯈꯣꯡꯎꯞ ꯌꯣꯟꯕ ꯑꯗꯨꯒꯨꯝꯕ ꯈꯣꯡꯎꯞ ꯑꯥꯏꯇꯦꯝ ꯃꯌꯥꯝ ꯂꯩꯕ ꯗꯨꯀꯥꯟ ꯑꯗꯨꯝꯕꯗꯣ ꯑꯣꯏꯗꯣꯏꯔꯣ ꯑꯗꯣꯏ ꯇꯥꯔꯒꯗꯤ ꯑꯩꯁꯦ ꯑꯉꯥꯡꯒꯤ ꯁ꯭ꯀꯨꯜꯒꯤ ꯈꯣꯡꯎꯞ ꯈꯔ ꯂꯧꯖꯒꯦ ꯇꯧꯕꯅꯦ ꯑꯗꯣ ꯑꯉꯥꯡ ꯑꯄꯤꯛꯄꯒꯤ ꯆꯍꯤ ꯃꯔꯤ ꯃꯉꯥꯒꯤ ꯑꯣꯏꯕ ꯑꯗꯨꯗꯨꯒꯤꯁꯨ ꯂꯩꯒꯗ꯭ꯔꯥ ꯈꯣꯡꯎꯞꯁꯦ

ꯏꯁꯄꯣꯔꯠꯀꯤ ꯑꯇꯣꯞꯄ ꯁ꯭ꯀꯨꯜꯒꯤ ꯅꯠꯇꯕ ꯏꯁꯄꯣꯔꯠꯀꯤ ꯑꯣꯏꯁꯨ ꯌꯥꯎꯋꯦ ꯈꯣꯡꯎꯞ ꯂꯧꯗꯣꯏꯁꯦ ꯑꯗꯣ ꯏꯁꯄꯣꯔꯠꯀꯤ ꯑꯣꯏꯕ ꯈꯣꯡꯎꯞ ꯑꯗꯨꯒꯨꯝꯕꯁꯤꯡ ꯃꯈꯜ ꯃꯈꯜꯒꯤ ꯍꯥꯏ ꯇꯥꯔꯦꯅꯦ ꯂꯦꯗꯔꯒꯤ ꯑꯣꯏꯔꯁꯨ ꯁꯎꯟꯒꯤ ꯑꯣꯏꯔꯁꯨ ꯑꯩꯈꯣꯏꯒꯤ ꯔꯕꯔꯒꯤ ꯑꯣꯏꯔꯁꯨ ꯍꯥꯏ ꯇꯥꯔꯦ ꯑꯗꯨꯒꯨꯝꯕꯒꯤ ꯈꯣꯡꯎꯞ ꯏꯁꯄꯣꯔꯠꯀꯤ ꯂꯩꯒꯗꯕ ꯅꯠꯇ꯭ꯔꯣ ꯈꯣꯡꯎꯞ ꯃꯈꯜ ꯃꯈꯜ ꯃꯌꯥꯝ ꯁꯤꯡꯁꯦ ꯑꯗꯣꯏ ꯇꯥꯔꯒꯗꯤ ꯑꯩꯁꯦ ꯌꯨꯝꯗꯁꯨ ꯂꯩꯔꯦ ꯁꯣꯝꯗ ꯗꯨꯀꯥꯟꯗ ꯂꯩꯔꯦ ꯑꯗꯨ ꯐꯣꯟꯗ ꯈꯨꯠꯊꯥꯡ ꯑꯣꯏꯕꯅꯤꯅ ꯑꯗꯨ ꯑꯩꯁꯦ ꯑꯗꯨꯗ ꯂꯥꯛꯑꯒ ꯐꯖꯅ ꯈꯣꯡꯎꯞ ꯁꯤꯡ ꯃꯈꯜꯁꯤꯡ ꯑꯗꯨꯕꯨꯁꯨ ꯌꯦꯡꯉꯒꯦ ꯑꯗꯨꯒ ꯄ꯭ꯔꯥꯏꯁꯁꯤꯗꯤ ꯑꯣ ꯐꯔꯦ ꯑꯗꯨꯗꯤ ꯑꯩ ꯂꯥꯛꯆꯔꯒꯦ ꯑꯗꯨꯗꯨꯒ ꯑꯃꯨꯛ ꯈꯣꯡꯎꯞ ꯃꯈꯜꯁꯤꯡꯗꯣ ꯂꯣꯏ ꯌꯦꯡꯉꯒ ꯈꯜꯂꯒꯦꯅꯦ ꯑꯗꯣꯏꯇꯥꯔꯗꯤ ꯎꯝ ꯍꯣꯏ ꯍꯣꯏ